ꯃꯁꯤ ꯁꯥꯔꯗꯥꯔ ꯍꯣꯇꯦꯜ ꯑꯣꯏꯕꯤꯔꯕ꯭ꯔꯥ ꯑꯣ ꯑꯩꯈꯣꯏꯒꯤ ꯍꯟꯗꯛꯀꯤ ꯇꯥꯔꯤꯛ ꯇꯔꯥ ꯂꯥꯛꯏꯕ ꯃꯦꯒꯤ ꯇꯥꯔꯤꯛ ꯇꯔꯥ ꯇꯨ ꯊꯥꯎꯖꯟ ꯐꯣꯔꯒꯤ ꯇꯥꯔꯤꯛ ꯇꯔꯥꯁꯦ ꯑꯁꯤꯗ ꯑꯩꯈꯣꯏꯒꯤ ꯏꯅꯥꯎꯅꯨꯄꯥꯒꯤ ꯅꯤꯀꯥ ꯁꯣꯟꯕꯒꯤ ꯊꯧꯔꯝ ꯑꯃꯈꯛ ꯂꯩꯕ ꯑꯗꯣ ꯅꯈꯣꯏꯒꯤ ꯍꯣꯇꯦꯜꯁꯤꯗ ꯑꯩꯅ ꯑꯩꯈꯣꯏꯒꯤ ꯑꯣꯐꯔ ꯂꯩꯔꯒꯗꯤ ꯑꯥꯏꯇꯦꯝ ꯈꯔ ꯑꯣꯔꯗꯔ ꯇꯧꯒꯦ ꯇꯧꯕꯅꯦ ꯑꯣ ꯑꯗꯣ ꯁꯝꯅ ꯍꯥꯏꯔꯕꯗ ꯈꯖꯨꯔ ꯈꯖꯨꯔ ꯐꯥꯏꯚ ꯍꯟꯗ꯭ꯔꯦꯠ ꯄꯤꯁ ꯖꯦꯂꯦꯕꯤ ꯊꯥꯔꯇꯤ ꯀꯦ ꯖꯤ ꯂꯥꯜꯃꯣꯍꯣꯜ ꯐꯥꯏꯚ ꯍꯟꯗ꯭ꯔꯦꯠ ꯄꯤꯁ ꯕꯨꯖꯤꯌꯥ ꯊꯥꯔꯇꯤ ꯀꯦ ꯖꯤ ꯒꯨꯂꯥꯞ ꯖꯥꯃꯣꯟ ꯐꯥꯏꯚ ꯍꯟꯗ꯭ꯔꯦꯠ ꯄꯤꯁ ꯑꯗꯣ ꯁꯤꯗ ꯑꯣꯐꯔ ꯂꯩꯔꯒꯗꯤ ꯅꯪ ꯍꯥꯏꯐꯦꯠꯇꯪ ꯆꯧꯔꯥꯛꯄ ꯑꯃ ꯌꯦꯡꯉꯒ ꯄꯥꯎ ꯄꯤꯔꯛꯑꯣ ꯀꯣꯜ ꯕꯦꯛ ꯇꯧꯕꯤꯔꯛꯑꯣ ꯑꯣꯀꯦ ꯊꯦꯡꯀ꯭ꯌꯨ